ꯍꯂꯣ ꯍꯂꯣ ꯍꯂꯣ ꯁꯥꯔ ꯑꯩ ꯁꯥꯟꯅꯕꯒꯤ ꯃꯇꯥꯡꯒꯤ ꯑꯩꯈꯣꯏꯒꯤ ꯑꯩꯅ ꯁꯥꯟꯅꯒꯗꯧꯔꯤꯁꯤꯅ ꯑꯩꯈꯣꯏꯒꯤ ꯐꯨꯠꯕꯣꯜꯒꯤ ꯃꯇꯥꯡꯒꯤ ꯍꯥꯏꯇꯥꯔꯦ ꯑꯗꯨꯗ ꯑꯩꯈꯣꯏꯒꯤ ꯃꯥꯒꯤ ꯇꯧꯒꯗꯕ ꯇ꯭ꯔꯦꯅꯤꯡꯒꯤ ꯃꯑꯣꯡ ꯑꯗꯨꯗꯒꯤ

ꯑꯧ ꯑꯧ ꯃꯥꯅꯦ ꯑꯩ ꯆꯨꯔꯆꯥꯟꯄꯨꯔꯗꯒꯤ ꯑꯗ ꯐꯨꯠꯕꯣꯜ ꯐꯨꯠꯕꯣꯜ ꯃꯁꯥꯟꯅꯒꯤ ꯍꯥꯏ ꯇꯥꯔꯦ

ꯎꯝ ꯃꯥꯅꯦ ꯃꯥꯅꯦ ꯑꯩ ꯇ꯭ꯔꯦꯅꯤꯡꯁꯦ ꯌꯥꯎꯕ ꯄꯥꯝꯕ

ꯎꯝ ꯎꯝ ꯎꯝ

ꯎꯝ ꯍꯣꯏ ꯁꯥꯔ ꯎꯝ ꯎꯝ ꯎꯝ ꯎꯝ ꯎꯝ ꯍꯣꯏ

ꯌꯥꯏ ꯁꯥꯔ ꯑꯗꯨꯗ ꯑꯗꯨꯝ ꯑꯩꯈꯣꯏ ꯏꯃꯥꯟꯅꯕ ꯑꯃ ꯑꯅꯤ ꯇꯧꯔꯒ ꯇꯧꯒꯗꯧꯕꯅꯤ ꯑꯗꯨ ꯑꯩ ꯐꯣꯝꯗꯨ ꯀꯩꯅꯣꯗꯩ ꯑꯣꯐꯤꯁꯇꯒꯤ ꯂꯥꯛꯑꯒ ꯂꯧꯖꯔꯒ ꯃꯗꯨꯃ ꯑꯩ ꯑꯩꯈꯣꯏ ꯑꯅꯤꯒꯤꯗꯨꯃ ꯑꯩ ꯑꯗꯨꯝ ꯂꯧꯕ ꯂꯥꯛꯆꯔꯒꯦ ꯑꯗꯨꯒ ꯑꯗꯨꯝ ꯑꯌꯨꯛꯀꯤ ꯁꯦꯁꯟꯗꯨꯗ ꯑꯩ ꯅꯨꯡꯊꯤꯟꯒꯤ ꯇꯥꯏꯃꯤꯡꯗꯗꯤ ꯈꯤꯇꯪ ꯈꯨꯌꯧꯅꯒꯗꯕ ꯂꯩꯕ ꯑꯗꯨꯅ ꯑꯌꯨꯛꯀꯤ ꯁꯦꯁꯟꯗꯨꯗ ꯌꯥꯎꯖꯔꯒꯦ ꯍꯥꯏꯕꯗꯨꯅꯤ ꯑꯩꯅ ꯊꯝꯖꯅꯤꯡꯉꯤꯕ ꯋꯥꯐꯝꯁꯦ ꯎꯝ ꯎꯝ ꯍꯣꯏ ꯍꯣꯏ ꯁꯣꯏꯔꯣꯏ ꯊꯝꯖꯔꯦ ꯑꯗꯨꯗꯤ ꯁꯥꯔ